ꯑꯩꯅ ꯇꯧꯖꯔꯤꯕ ꯉꯥ ꯌꯣꯛꯄ ꯉꯥ ꯐꯥꯕ ꯑꯁꯤꯒꯤ ꯁꯤꯟꯐꯝ ꯑꯁꯤꯗ ꯑꯩꯅ ꯍꯥꯏꯖꯅꯤꯡꯂꯤꯕ ꯁꯔꯀꯥꯔꯒꯤ ꯃꯥꯏꯀꯩꯗꯒꯤ ꯑꯩꯅ ꯍꯥꯏꯖꯅꯤꯡꯂꯤꯁꯤ ꯃꯇꯝ ꯆꯥꯅ ꯉꯥ ꯌꯣꯛꯅꯅꯕ ꯉꯥ ꯃꯈꯜ ꯃꯈꯜ ꯈꯨꯗꯤꯡꯃꯛ ꯁꯨꯅ ꯐꯪꯍꯟꯕ ꯂꯣꯏꯅꯅ ꯉꯥꯗꯨꯕꯨ ꯆꯥꯎꯅꯅꯕ ꯊꯥꯛꯀꯗꯧꯔꯤꯕ ꯃꯆꯤꯟꯖꯥꯛ ꯃꯇꯝ ꯈꯨꯗꯤꯡꯃꯛꯇ ꯃꯇꯝ ꯄꯨꯝꯅꯃꯛꯇ ꯌꯥꯝꯅ ꯍꯣꯡꯕ ꯃꯃꯜ ꯑꯃꯗꯤ ꯌꯥꯝ ꯂꯥꯏꯅ ꯐꯪꯍꯟꯕ ꯑꯗꯨꯒ ꯂꯣꯏꯅꯅ ꯃꯥꯔꯀꯦꯠꯇꯤꯡ ꯉꯥꯁꯤ ꯑꯩꯈꯣꯏꯅ ꯐꯥꯔꯦ ꯐꯥꯔꯒ ꯌꯣꯟꯗ꯭ꯔꯒꯗꯤ ꯀꯔꯤ ꯀꯥꯟꯅꯅꯤ ꯑꯗꯨꯅ ꯌꯣꯟꯒꯗꯧꯔꯤꯕ ꯃꯐꯝ ꯃꯥꯔꯀꯦꯠꯇꯤꯡ ꯑꯁꯤꯁꯨ ꯁꯔꯀꯥꯔꯒꯤ ꯃꯥꯏꯀꯩꯗꯒꯤ ꯐꯖꯅ ꯂꯩꯍꯟꯅꯤꯡꯏ